ꯆꯥꯟꯗꯦꯜ ꯃꯤꯅꯤ ꯏꯁꯇꯦꯗꯤꯌꯝ ꯆꯥꯟꯗꯦꯜ ꯗꯤꯁꯇ꯭ꯔꯤꯛꯀꯤ ꯑꯣꯏꯅ ꯂꯩꯔꯤꯕ ꯍꯧꯖꯤꯛ ꯍꯧꯖꯤꯛ ꯃꯤꯌꯥꯝꯅ ꯏꯁꯄꯣꯔꯠ ꯄꯕ꯭ꯂꯤꯛ ꯏꯁꯄꯣꯔꯠ ꯇ꯭ꯔꯦꯅꯤꯡ ꯁꯦꯟꯇꯔ ꯉꯁꯤ ꯃꯤꯌꯥꯝꯅ ꯁꯤꯖꯤꯟꯅꯔꯤ ꯃꯁꯤꯗ ꯀꯣꯆꯤꯡ ꯂꯧꯗꯅ ꯈꯣꯠꯇꯅ ꯃꯌꯥꯝ ꯇꯧꯅꯔꯤ